ꯍꯂꯣ ꯁꯤ ꯀꯩ ꯏꯝꯐꯥꯜꯗꯒꯤ ꯆꯨꯔꯆꯥꯟꯄꯨꯔ ꯐꯥꯎꯕ ꯆꯠꯄꯒꯤ ꯇꯦꯛꯁꯤ ꯑꯝꯇ ꯋꯥꯏꯒꯦ ꯇꯧꯕꯅꯦ ꯑꯩꯁꯦ ꯑꯗꯣ ꯇꯦꯛꯁꯤꯁꯤ ꯚꯔꯥ ꯀꯌꯥ ꯂꯧꯕꯅꯣ ꯅꯣꯗꯨ ꯀꯌꯥ ꯑꯩꯅ ꯄꯥꯝꯕꯗꯤ ꯑꯥꯏ ꯇ꯭ꯋꯦꯟꯇꯤꯗꯨ ꯄꯥꯝꯃꯦ ꯑꯗꯨ ꯑꯩꯈꯣꯏ ꯑꯍꯨꯝꯈꯛꯇꯪꯅꯤ ꯏꯌꯥꯔꯄꯣꯔꯠꯇꯒꯤꯅ ꯑꯩꯈꯣꯏ ꯆꯨꯔꯆꯥꯟꯄꯨꯔ ꯐꯥꯎꯗ ꯆꯠꯀꯗꯝꯅꯤ ꯑꯗꯨ ꯃꯃꯜꯗꯨ ꯍꯥꯏꯕꯤꯔꯛꯑꯣ ꯍꯌꯦꯡ ꯌꯥꯒꯗ꯭ꯔꯣ ꯑꯣ ꯑꯗꯨꯗꯤ ꯍꯌꯦꯡ ꯑꯌꯨꯛ ꯄꯨꯡ ꯅꯤꯄꯥꯟꯗ ꯂꯧꯕ ꯂꯥꯛꯄꯤꯔꯣ ꯍꯣꯏ ꯑꯗꯨꯗꯤ ꯊꯝꯖꯔꯒꯦ